ꯑꯩꯈꯣꯏꯅ ꯐꯥꯔꯝꯗ ꯊꯕꯛ ꯑꯃ ꯇꯧꯕ ꯃꯇꯝꯗ ꯊꯕꯛ ꯑꯗꯨꯕꯨ ꯂꯣꯏꯁꯟꯅꯕꯒꯤꯗꯃꯛꯇ ꯌꯥꯝꯅ ꯅꯨꯡꯉꯥꯏꯅ ꯏꯁꯩ ꯉꯪꯗꯨꯅ ꯑꯆꯥꯄꯣꯠ ꯆꯥꯗꯨꯅ ꯐꯖꯅ ꯇꯧꯗꯨꯅ ꯍꯥꯏꯗꯤ ꯊꯕꯛ ꯑꯗꯨ ꯂꯣꯏꯁꯟꯅꯕꯒꯤꯗꯃꯛꯇ ꯑꯩꯈꯣꯏꯅ ꯋꯥꯈꯜ ꯅꯨꯡꯉꯥꯏꯅ ꯏꯁꯩ ꯉꯪꯗꯨꯅ ꯑꯃꯗꯤ ꯋꯥꯔꯕ ꯃꯇꯝꯗ ꯑꯆꯥꯄꯣꯠ ꯆꯥꯗꯨꯅ ꯃꯇꯝ ꯑꯗꯨ ꯍꯦꯟꯅ ꯄꯤꯕꯤꯈꯤ